ꯃꯅꯤꯄꯨꯔꯤ ꯂꯣꯜꯒꯤ ꯏꯁꯥꯒꯤ ꯊꯥꯏꯅꯗꯒꯤ ꯄꯨꯋꯥꯔꯤꯗꯒꯤ ꯏꯁꯥꯒꯤ ꯏꯔꯣꯜ ꯏꯌꯦꯛ ꯂꯩꯖꯩ ꯑꯗꯨꯅ ꯃꯅꯤꯄꯨꯔꯤꯒꯤ ꯏꯔꯣꯜ ꯏꯌꯦꯛ ꯃꯩꯇꯩ ꯃꯌꯦꯛ ꯂꯩꯖꯩ ꯉꯜꯂꯤꯉꯩꯒꯤ ꯃꯇꯝꯗꯒꯤ ꯍꯧꯅ ꯃꯅꯤꯄꯨꯔꯤ ꯂꯣꯜꯒꯤ ꯃꯌꯦꯛ ꯂꯩꯔꯛꯏ ꯑꯩꯈꯣꯏ ꯏꯁꯥꯒꯤ ꯏꯔꯣꯜ ꯏꯌꯦꯛ ꯂꯩꯖꯩ ꯑꯗꯨꯅ ꯃꯇꯝ ꯃꯇꯝꯒꯤ ꯃꯇꯨꯡ ꯏꯟꯅ ꯆꯥꯎꯈꯠꯂꯛꯄꯒꯤ ꯃꯇꯨꯡ ꯏꯟꯅ ꯉꯁꯤꯗꯤ ꯑꯩꯈꯣꯏꯒꯤ ꯏꯔꯣꯜ ꯏꯌꯦꯛꯁꯤ ꯅꯤꯄꯥꯜ ꯁꯨꯕ ꯁꯦꯗꯨꯜꯗ ꯆꯜꯂꯦ ꯑꯗꯨꯅ ꯑꯩꯈꯣꯏꯅ ꯅꯤꯄꯥꯜꯁꯨꯕ ꯁꯦꯗꯨꯜꯗ ꯆꯟꯕꯁꯤꯕ ꯃꯔꯝ ꯑꯣꯏꯔꯀꯥꯟꯗ ꯑꯩꯈꯣꯏꯒꯤ ꯉꯁꯤꯒꯤ ꯅ꯭ꯌꯨꯁꯄꯦꯄꯔ ꯐꯥꯎꯕꯗ ꯑꯩꯈꯣꯏꯒꯤ ꯏꯔꯣꯜ ꯃꯩꯇꯩ ꯃꯌꯦꯛꯅꯕ ꯏꯕ ꯍꯧꯔꯛꯑꯦ ꯑꯗꯒꯤ ꯁ꯭ꯀꯨꯜ ꯀꯣꯂꯦꯖꯁꯤꯡ ꯑꯗꯨꯒ ꯃꯦ ꯑꯦ ꯐꯥꯎꯕ ꯑꯩꯈꯣꯏ ꯍꯧꯖꯤꯛ ꯃꯩꯇꯩ ꯃꯌꯦꯛꯁꯤ ꯑꯩꯈꯣꯏ ꯏꯔꯣꯜ ꯏꯌꯦꯛꯁꯤꯅ ꯃꯌꯦꯛꯁꯤ ꯑꯣꯏꯔꯦ ꯑꯗꯨꯗ ꯅꯠꯇꯅ ꯑꯩꯈꯣꯏꯒꯤ ꯑꯦꯝ ꯁꯤ ꯑꯦꯁ ꯑꯆꯧꯕ ꯑꯩꯈꯣꯏꯒꯤ ꯁꯦꯟꯇ꯭ꯔꯒꯤ ꯑꯦꯛꯖꯥꯝ ꯀꯌꯥꯗ ꯐꯥꯎꯕ ꯃꯩꯇꯩ ꯃꯌꯦꯛꯅ ꯊꯥꯕ ꯌꯥꯕꯒꯤ ꯑꯌꯥꯕ ꯄꯤꯔꯦ ꯑꯗꯨꯅ ꯉꯁꯤ ꯉꯁꯤꯃꯛ ꯑꯩꯈꯣꯏꯒꯤ ꯃꯩꯇꯩ ꯃꯌꯦꯛꯁꯤ ꯑꯩꯈꯣꯏꯅ ꯑꯩꯁ ꯑꯦꯁ ꯑꯦꯜ ꯁꯤ ꯃꯅꯤꯄꯨꯔꯒꯤ ꯑꯣꯏꯅ ꯕꯣꯠ ꯑꯦꯞ ꯁꯦꯀꯦꯟꯗꯔꯤ ꯏꯗꯨꯀꯦꯁꯟ ꯃꯅꯤꯄꯨꯔꯗꯁꯨ ꯃꯩꯇꯩ ꯃꯌꯦꯛꯅ ꯍꯥꯟꯅ ꯏꯪꯂꯤꯁꯅ ꯑꯥꯔꯊ ꯍꯟꯗꯣꯛꯇꯅ ꯑꯩꯈꯣꯏꯒꯤ ꯁꯕꯖꯦꯛ ꯈꯨꯗꯤꯡꯃꯛꯇ ꯇꯧꯔꯝꯕꯗꯨ ꯍꯧꯖꯤꯛꯇꯤ ꯃꯩꯇꯩ ꯃꯌꯦꯛꯅ ꯑ꯭ꯔꯊ ꯍꯜꯂꯦ ꯃꯔꯝ ꯑꯁꯤꯅ ꯃꯩꯇꯩ ꯃꯌꯦꯛ ꯑꯩꯈꯣꯏꯒꯤ ꯃꯅꯤꯄꯨꯔ ꯂꯣꯜ ꯑꯁꯤ ꯉꯁꯤꯗꯤ ꯑꯉꯛꯄ ꯐꯪꯅ ꯆꯥꯎꯈꯠꯂꯦ ꯃꯗꯨꯅ ꯀꯣꯂꯦꯖꯁꯤꯡꯗ ꯁ꯭ꯀꯨꯜꯁꯤꯡꯗ ꯑꯉꯥꯡꯁꯤꯡꯁꯤ ꯑꯗꯨꯛꯀꯤ ꯃꯇꯤꯛ ꯑꯩꯈꯣꯏꯅ ꯃꯌꯦꯛꯁꯤꯡꯁꯤ ꯃꯌꯦꯛ ꯁꯦꯡꯅ ꯈꯪꯍꯜꯂꯦ ꯑꯗꯨꯒ ꯂꯣꯏꯅꯅ ꯃꯅꯤꯄꯨꯔꯒꯤ ꯃꯤꯌꯥꯝꯗ ꯃꯩꯇꯩ ꯃꯌꯦꯛ ꯈꯪꯗꯕ ꯂꯩꯁꯤꯜꯂꯛꯇ꯭ꯔꯦ ꯑꯗꯨꯅ ꯃꯅꯤꯄꯨꯤꯔꯒꯤ ꯃꯤꯄꯨꯡ ꯈꯨꯗꯤꯡꯃꯛ ꯑꯩꯈꯣꯏꯒꯤ ꯏꯁꯥꯒꯤ ꯏꯔꯣꯜ ꯏꯌꯦꯛ ꯂꯩꯖꯩ ꯑꯗꯨꯒ ꯃꯌꯦꯛ ꯃꯩꯇꯩ ꯃꯌꯦꯛꯁꯤ ꯉꯁꯤ ꯉꯁꯤꯃꯛꯁꯨ ꯅ꯭ꯌꯨꯁꯄꯦꯄ꯭ꯔꯁꯤꯡꯗ ꯃꯌꯦꯛ ꯂꯥꯅ ꯎꯕ ꯐꯪꯂꯦ ꯃꯔꯝ ꯑꯁꯤꯅ ꯑꯩꯈꯣꯏꯒꯤ ꯃꯩꯇꯩ ꯃꯌꯦꯛꯁꯤ ꯑꯗꯨꯛꯀꯤ ꯃꯇꯤꯛ ꯆꯥꯎꯈꯠꯄ ꯑꯩꯈꯣꯏꯒꯤ ꯏꯔꯣꯜ ꯏꯌꯦꯛꯄꯨ ꯐꯖꯅ ꯉꯥꯛꯁꯦꯟꯕ ꯏꯔꯣꯜ ꯏꯌꯦꯛꯄꯨ ꯆꯠꯅꯍꯟꯕ ꯍꯥꯏꯕꯁꯤ ꯑꯩꯈꯣꯏ ꯃꯅꯤꯄꯨꯔꯤ ꯃꯆꯥ ꯑꯃ ꯑꯣꯏꯅ ꯑꯩꯈꯣꯏꯒꯤ ꯁꯣꯏꯐꯗ꯭ꯔꯕ ꯇꯧꯗ꯭ꯔꯕ ꯌꯥꯗ꯭ꯔꯕ ꯏꯊꯧ ꯑꯃꯅꯤ